ꯏꯇꯥ ꯀꯩꯅꯣꯝꯇ ꯍꯪꯒꯦꯅꯦ ꯉꯁꯤꯁꯦ ꯑꯩ ꯏꯅꯥꯎꯄꯤꯒꯤ ꯕꯥꯔꯗꯦꯅꯦꯕ ꯑꯗꯣ ꯍꯣꯔꯦꯟ ꯅꯨꯡꯗꯥꯡꯋꯥꯏꯔꯝꯖꯦ ꯈꯔ ꯃꯃꯥꯟꯅꯕꯤ ꯂꯥꯛꯀꯅꯤ ꯑꯆꯥ ꯑꯊꯛ ꯈꯔ ꯂꯩꯕꯤꯌꯨ ꯍꯥꯏꯔꯛꯄ ꯑꯩꯉꯣꯟꯗ ꯑꯩꯅ ꯑꯆꯥꯄꯣꯠ ꯈꯔ ꯑꯣꯔꯗꯔ ꯇꯧꯅꯤꯡꯕ ꯑꯗꯣ ꯃꯥꯁꯦ ꯀꯣꯔꯤꯌꯟꯒꯤꯒꯨꯝꯕ ꯀꯣꯔꯤꯌꯟꯒꯤ ꯀꯤꯝꯕꯥꯞꯀꯨꯝꯕ ꯕꯤꯕꯤꯝꯕꯥꯞꯀꯨꯝꯕ ꯑꯗꯨꯝꯕꯗꯣ ꯆꯥꯅꯤꯡꯉꯤ ꯍꯥꯏꯌꯦꯕꯀꯣ ꯃꯣꯏꯒꯤ ꯀꯣꯔꯟꯗꯣꯛꯀ ꯇꯧꯕꯗꯣ ꯑꯗꯣ ꯑꯗꯨꯗꯣ ꯍꯧꯖꯤꯛꯀꯥꯟ ꯀꯥꯏ ꯐꯪꯒꯦꯗꯣ ꯑꯩꯗꯤ ꯑꯝꯇ ꯈꯪꯗꯕ ꯑꯗꯨꯒ ꯑꯣꯔꯗꯔ ꯇꯧꯕ ꯌꯥꯕꯖꯦ ꯅꯪ ꯑꯣꯗꯔ ꯇꯧꯕꯝ ꯈꯪꯕꯝꯒ ꯂꯩꯕ꯭ꯔꯣ ꯈꯪꯉꯗꯤ ꯈꯤꯇ ꯍꯥꯏꯕꯤꯔꯛꯎꯅꯦ ꯀꯩꯒꯤꯅꯣꯗ ꯑꯗꯨꯝꯕꯗꯣ ꯑꯣꯏꯅ ꯄꯤꯖꯒꯦ ꯇꯧꯕꯅꯦꯕꯀꯣ ꯃꯥꯅꯁꯨ ꯄꯥꯝꯕ ꯑꯣꯏꯕꯅꯤꯅ ꯑꯣ ꯑꯗꯨꯒꯤ ꯃꯊꯛꯇ ꯀꯦꯛꯁꯨ ꯌꯥꯎꯕ ꯃꯐꯝ ꯑꯣꯏꯇꯥꯔꯗꯤ ꯍꯦꯟꯅ ꯅꯨꯡꯉꯥꯏꯅꯤ ꯍꯥꯏꯗꯤ ꯃꯥꯒꯤ ꯀꯦꯛ ꯑꯃꯁꯨ ꯍꯣꯔꯦꯟ ꯀꯛꯅꯕꯀꯣ ꯑꯗꯨꯗꯨꯅ ꯑꯗꯨꯃꯥꯏꯅ ꯀꯣꯔꯤꯌꯟꯒꯤ ꯑꯆꯥꯄꯣꯠꯁꯨ ꯌꯥꯎꯕ ꯑꯗꯒꯤ ꯀꯦꯛꯁꯨ ꯌꯥꯎꯕ ꯃꯐꯝꯗꯣ ꯑꯗꯣ ꯇꯣꯉꯥꯟ ꯇꯣꯉꯥꯟꯕ ꯑꯣꯏ ꯇꯥꯔꯁꯨ ꯀꯩꯁꯨꯝꯇ ꯀꯥꯏꯗꯦꯕ ꯑꯗꯣ ꯈ꯭ꯋꯥꯏꯗꯒꯤ ꯍꯥꯎꯒꯗꯕ ꯑꯗꯨꯁꯤꯡꯗꯣ ꯍꯥꯏꯗꯤ ꯑꯍꯥꯎꯕ ꯃꯐꯝꯗꯣ ꯑꯩꯉꯣꯟꯗ ꯐꯣꯟ ꯅꯝꯕꯔꯗꯨ ꯑꯝꯇ ꯊꯥꯕꯤꯔꯛꯎꯅꯦ ꯅꯪ ꯈꯪꯕ ꯂꯩ ꯇꯥꯔꯗꯤꯀꯣ ꯑꯩ ꯑꯗꯨꯝ ꯐꯣꯟ ꯇꯧꯒꯦꯕ ꯑꯩꯅ ꯑꯗꯨꯝ ꯌꯥꯅꯤꯀꯣ